ꯐꯥꯝꯗ ꯅꯠꯇ꯭ꯔꯒ ꯌꯨꯝꯗ ꯊꯕꯛ ꯇꯧꯕ ꯃꯇꯝꯗ ꯍꯛꯆꯥꯡꯁꯦ ꯅꯨꯡꯉꯥꯏꯊꯣꯛꯅꯕꯒꯤꯗꯃꯛꯇ ꯑꯩꯈꯣꯏꯅ ꯏꯁꯩ ꯁꯛꯂꯒ ꯑꯣꯔ ꯏꯁꯩ ꯁꯛꯂꯒ ꯊꯕꯛ ꯇꯧꯏ ꯑꯗꯨꯒ ꯊꯕꯛ ꯇꯧꯕ ꯃꯇꯝꯗ ꯏꯁꯥꯁꯨ ꯋꯥꯗꯦ ꯏꯁꯩꯗꯨ ꯁꯛꯇꯅ ꯏꯁꯩꯗꯨꯒꯤ ꯔꯥꯒꯗ ꯊꯕꯛꯇꯨ ꯍꯦꯟꯅ ꯌꯥꯡꯁꯤꯜꯂꯤ ꯑꯗꯣ ꯊꯕꯛ ꯇꯧꯔꯤꯉꯩꯗꯀꯣ ꯃꯤꯌꯥꯝꯅ ꯈꯨꯂꯪ ꯏꯁꯩꯒ ꯁꯛꯅꯩ ꯍꯥꯏꯕꯗꯤ ꯂꯧ ꯀꯨꯝꯕ ꯃꯇꯝꯗ ꯃꯌꯥꯝꯁꯤꯡꯁꯦ ꯂꯧ ꯄꯦꯡ ꯄꯦꯡꯅ ꯍꯥꯏꯇꯥꯔꯦꯀꯣ ꯂꯧ ꯄꯦꯡꯕꯗ ꯊꯕꯛꯁꯤꯡꯗꯣ ꯁꯨꯝ ꯋꯥꯁꯤꯜꯂꯛꯑꯀꯥꯟꯗ ꯋꯥꯁꯤꯟꯕꯗꯣ ꯀꯥꯎꯊꯣꯛꯅꯕꯒꯤꯗꯃꯛ ꯏꯁꯩꯁꯦ ꯑꯃꯅ ꯑꯃ ꯁꯛꯂꯛꯂꯒ ꯑꯃꯅ ꯑꯃ ꯑꯣꯛꯂꯛꯂꯒ ꯏꯁꯩ ꯑꯣꯛꯊꯣꯛ ꯑꯣꯛꯁꯤꯟ ꯁꯥꯟꯅꯔꯒ ꯍꯥꯏꯇꯥꯔꯦ ꯊꯕꯛꯇꯣ ꯁꯨꯃꯤꯟꯅꯩ ꯑꯗꯨꯗ ꯏꯁꯩꯗꯣ ꯁꯣꯏꯔꯛꯇꯅ ꯍꯥꯏꯇꯥꯔꯦ ꯈꯨꯂꯪ ꯏꯁꯩ ꯁꯛꯅꯕ ꯃꯇꯝꯗ ꯁꯣꯏꯔꯛꯇꯅ ꯅꯣꯛꯄꯁꯨ ꯑꯗꯨꯝ ꯌꯥꯎꯅꯩ ꯃꯌꯥꯝꯗꯣ ꯃꯥꯏ ꯃꯥꯏ ꯑꯋꯥ ꯅꯨꯡꯉꯥꯏ ꯍꯩꯇꯕ ꯃꯤꯁꯨ ꯃꯥꯒꯤ ꯈꯨꯂꯪ ꯏꯁꯩꯗꯨ ꯁꯛꯇꯣꯛꯑꯒ ꯃꯥꯒꯤ ꯑꯋꯥꯕꯗꯣ ꯑꯗꯨꯗꯣ ꯀꯣꯛꯊꯣꯛꯁꯨ ꯀꯣꯛꯊꯣꯛꯑꯦ ꯑꯗꯨꯒ ꯈꯤꯇꯪ ꯍꯩꯖꯗ꯭ꯔꯁꯨ ꯃꯌꯥꯝ ꯃꯃꯥꯡꯗ ꯃꯥꯒꯤ ꯍꯩꯖꯗꯕꯗꯨ ꯑꯗꯨꯃꯥꯏꯅ ꯁꯛꯇꯣꯛꯂꯒ ꯃꯥꯒꯤ ꯈꯤꯇꯪ ꯍꯩꯔꯛꯄꯁꯨ ꯌꯥꯎꯑꯦ ꯑꯗꯣ ꯈꯨꯂꯪ ꯏꯁꯩ ꯁꯛꯄꯁꯤꯅ ꯍꯥꯏꯇꯥꯔꯦ ꯊꯕꯛ ꯇꯧꯔꯤꯉꯩꯗ ꯊꯕꯛꯇꯣ ꯍꯦꯟꯅ ꯌꯥꯡꯖꯤꯟꯕ ꯑꯗꯩ ꯊꯕꯛ ꯃꯉꯝ ꯁꯥꯟꯕ ꯍꯥꯏꯇꯥꯔꯦ ꯑꯗ ꯇꯧꯔꯤꯕ ꯊꯕꯛꯇꯣ ꯋꯥꯍꯧꯗꯅ ꯏꯁꯥꯅ ꯑꯃꯅ ꯑꯃꯨꯛ ꯑꯣꯛꯊꯣꯛ ꯑꯣꯛꯁꯤꯟ ꯑꯃꯅ ꯑꯃꯨꯛ ꯑꯣꯛꯊꯣꯛ ꯑꯣꯛꯁꯤꯟ ꯁꯥꯟꯅꯔꯒ ꯍꯥꯏꯇꯥꯔꯦ ꯊꯕꯛꯇꯨꯗꯤ ꯑꯗꯨꯝ ꯄꯥꯡꯖꯤꯜꯂꯦ ꯑꯋꯥ ꯄꯣꯊꯥꯕꯁꯨ ꯑꯣꯏꯅꯔꯦ ꯑꯗꯨꯒ ꯑꯃꯒ ꯑꯃꯒ ꯍꯥꯏꯇꯥꯔꯦ ꯋꯥꯈꯟ ꯅꯨꯡꯉꯥꯏꯊꯣꯛꯅ ꯊꯕꯛ ꯁꯨꯕꯒꯤ ꯈꯨꯗꯣꯡ ꯆꯥꯕꯗꯣ ꯍꯥꯏꯕꯗꯤ ꯈꯨꯂꯪ ꯏꯁꯩꯗꯨꯅ ꯑꯩꯈꯣꯏ ꯊꯕꯛ ꯁꯨꯔꯤꯕ ꯀꯥꯡꯕꯨꯗ ꯍꯥꯏꯇꯥꯔꯦ ꯑꯋꯥꯕꯗꯨ ꯀꯣꯛꯍꯜꯂꯒ ꯊꯕꯛꯇꯣ ꯍꯥꯏꯇꯥꯔꯦ ꯊꯕꯛꯇꯣ ꯍꯦꯟꯅ ꯌꯥꯡꯁꯤꯟꯅ ꯊꯕꯛ ꯇꯧꯕꯁꯨ ꯐꯥꯎꯔꯦ ꯑꯗꯨꯒ ꯊꯕꯛ ꯇꯧ ꯇꯧꯅ ꯍꯥꯏꯇꯥꯔꯦ ꯊꯕꯛ ꯇꯧ ꯇꯧꯅ ꯑꯩꯈꯣꯏ ꯏꯁꯥꯗ ꯊꯕꯛꯇꯨꯗꯁꯨ ꯀꯟꯁꯦꯟꯇ꯭ꯔꯦꯁꯟ ꯑꯣꯏꯔꯦ ꯑꯗꯨꯒ ꯏꯁꯩꯗꯨꯅ ꯃꯔꯝ ꯑꯣꯏꯔꯒ ꯊꯕꯛ ꯁꯨꯕꯗ ꯋꯥꯍꯧꯕ ꯈꯪꯍꯧꯗꯕ ꯑꯣꯏꯌꯦ ꯏꯁꯥꯗ